ꯍꯧꯖꯤꯛꯀꯥꯟꯒꯤ ꯑꯉꯥꯡꯁꯤꯡꯁꯤꯅ ꯁꯥꯟꯅꯕ ꯃꯁꯥꯟꯅ ꯑꯃꯗꯤ ꯒꯦꯝ ꯍꯥꯏꯔꯒꯗꯤ ꯑꯅꯧꯕꯗꯤ ꯊꯣꯏꯗꯣꯛꯅ ꯒꯦꯝꯗꯤ ꯑꯅꯧꯕ ꯊꯣꯛꯇ꯭ꯔꯦ ꯑꯉꯥꯡꯁꯤꯡꯁꯤꯅ ꯁꯥꯟꯅꯕ ꯍꯥꯏꯔꯒꯗꯤ ꯍꯥꯟꯅꯗꯒꯤ ꯁꯥꯟꯅꯔꯛꯂꯕ ꯃꯁꯥꯟꯅ ꯐꯨꯠꯕꯣꯜ ꯀ꯭ꯔꯤꯀꯦꯠ ꯑꯗꯒꯤ ꯀꯕꯥꯗꯤ ꯈꯣꯈꯣ ꯁꯨꯝꯕ ꯀꯌꯥ ꯃꯔꯨꯝ ꯂꯩꯈ꯭ꯔꯦ ꯑꯗꯨꯒ ꯐꯣꯟꯒꯤ ꯑꯣꯏꯅꯗꯤ ꯐꯣꯟꯗ ꯁꯥꯟꯅꯕ ꯒꯦꯝ ꯍꯥꯏꯔꯒꯗꯤ ꯄꯞꯖꯤ ꯃꯣꯕꯥꯏꯜ ꯂꯤꯖꯦꯟ ꯑꯗꯒꯤ ꯂꯨꯗꯣ ꯁꯤꯒꯨꯝꯕ ꯃꯌꯥꯝ ꯂꯩꯈ꯭ꯔꯦ ꯑꯗꯣ ꯑꯉꯥꯡꯁꯤꯡꯗ ꯀꯥꯟꯅꯕ ꯑꯉꯥꯡꯁꯤꯡꯅ ꯌꯥꯝꯅ ꯄꯥꯝꯅ ꯁꯥꯟꯅꯕ ꯍꯧꯖꯤꯛ ꯍꯧꯖꯤꯛꯀꯤ ꯑꯣꯏꯅ ꯑꯗꯨꯒꯤ ꯇꯨꯡ ꯀꯣꯏꯅ ꯑꯣꯏꯅꯁꯨ ꯌꯥꯝꯅ ꯀꯥꯟꯅꯒꯗꯕ ꯃꯁꯥꯟꯅ ꯍꯥꯏꯔꯒꯗꯤ ꯐꯨꯠꯕꯣꯜ ꯑꯃꯁꯨꯡ ꯀ꯭ꯔꯤꯀꯦꯠ ꯃꯁꯤꯅ ꯑꯣꯏ ꯃꯔꯝꯗꯤ ꯐꯨꯠꯕꯣꯜ ꯑꯁꯤ ꯑꯉꯥꯡ ꯑꯃꯁꯨꯡ ꯑꯍꯟꯅ ꯃꯤꯄꯨꯝ ꯈꯨꯗꯤꯡꯃꯛꯅ ꯄꯥꯝꯅꯕ ꯃꯁꯥꯟꯅ ꯑꯃꯅꯤ ꯃꯁꯤꯗ ꯋꯥꯔꯜ ꯋꯥꯏꯗꯀꯤ ꯑꯣꯏꯅ ꯈ꯭ꯋꯥꯏꯗꯒꯤ ꯃꯁꯥꯟꯅ ꯑꯁꯤꯗ ꯇꯣꯞꯇ ꯂꯩꯔꯤꯕꯅꯤ ꯐꯨꯠꯕꯣꯜ ꯍꯥꯏꯔꯤꯕ ꯃꯁꯥꯟꯅ ꯑꯁꯤ ꯑꯗꯨꯅ ꯐꯨꯠꯕꯣꯜ ꯑꯁꯤ ꯑꯣꯜ ꯑꯃꯁꯨꯡ ꯅ꯭ꯌꯨꯒꯤ ꯑꯣꯏꯅ ꯕ꯭ꯦꯁꯠ ꯃꯁꯥꯟꯅ ꯑꯃ ꯑꯣꯏ ꯍꯥꯏꯅ ꯑꯩꯅ ꯍꯥꯏꯖꯅꯤꯡꯉꯤ ꯃꯔꯝꯗꯤ ꯃꯤꯄꯨꯝ ꯈꯨꯗꯤꯡꯃꯛꯅ ꯄꯥꯝꯅꯕ ꯃꯁꯥꯟꯅ ꯑꯁꯤ ꯐꯨꯠꯕꯣꯜꯅꯤ ꯑꯅꯧꯕ ꯃꯁꯥꯟꯅ ꯑꯗꯨꯗꯤ ꯃꯣꯕꯥꯏꯟꯗ ꯑꯃꯁꯨꯡ ꯑꯇꯩ ꯑꯇꯩ ꯀꯝꯄ꯭ꯌꯨꯇꯔ ꯀꯩꯀꯩ ꯑꯃꯃꯗ ꯂꯣꯏꯅ ꯁꯥꯟꯅꯈ꯭ꯔꯦ ꯑꯗꯨ ꯑꯅꯧꯕ ꯑꯣꯏꯅ ꯍꯛꯆꯥꯡꯅ ꯍꯛꯆꯥꯡ ꯁꯥꯖꯦꯟ ꯑꯣꯏꯅ ꯑꯩꯈꯣꯏꯒꯤ ꯏꯁꯥꯗ ꯀꯥꯟꯅꯕ ꯑꯣꯏꯅ ꯁꯥꯟꯅꯕ ꯃꯁꯥꯟꯅ ꯑꯗꯨꯗꯤ ꯍꯧꯖꯤꯛ ꯍꯥꯟꯅꯗꯒꯤ ꯂꯥꯛꯂꯕ ꯃꯁꯥꯟꯅ ꯐꯨꯠꯕꯣꯜ ꯀ꯭ꯔꯤꯀꯦꯠ ꯁꯤꯗꯒꯤ ꯍꯦꯟꯅ ꯍꯧꯖꯤꯛ ꯍꯧꯖꯤꯛꯀꯤ ꯑꯣꯏꯅꯗꯤ ꯂꯩꯇꯦ ꯍꯥꯏꯅ ꯊꯝꯖꯅꯤꯡꯉꯤ